ꯏꯝꯐꯥꯜ ꯋꯦꯁ ꯖꯤꯂꯥ ꯑꯁꯤ ꯃꯅꯤꯄꯨꯔ ꯔꯥꯏꯖꯒꯤ ꯀꯣꯅꯨꯡ ꯑꯣꯏꯕꯗ ꯅꯠꯇꯅ ꯃꯄꯨꯡ ꯑꯣꯏꯕ ꯁꯍꯔ ꯑꯃꯁꯨ ꯑꯣꯏꯔꯤ ꯏꯝꯐꯥꯜ ꯋꯦꯁ ꯑꯁꯤ ꯁꯞ ꯗꯤꯕꯤꯖꯟ ꯃꯔꯤ ꯑꯃꯁꯨꯡ ꯁꯔꯀꯜ ꯇꯔꯥ ꯊꯣꯛꯅ ꯂꯩꯉꯥꯛꯀꯤ ꯆꯂꯥꯏꯅꯕ ꯈꯥꯏꯗꯣꯛꯏ ꯑꯩꯍꯥꯛꯀꯤ ꯖꯤꯂꯥ ꯑꯁꯤꯒꯤ ꯑꯦꯝ ꯑꯦꯜ ꯑꯦ ꯈꯔꯒꯤ ꯃꯃꯤꯡ ꯗꯤ ꯅꯥꯎꯔꯤꯌꯥ ꯄꯥꯈꯪꯂꯥꯛꯄꯒꯤ ꯑꯦꯝ ꯑꯦꯜ ꯑꯦ ꯑꯦꯁ ꯀꯦꯕꯤ ꯗꯦꯕꯤ ꯀꯩꯁꯥꯝꯊꯣꯡ ꯀꯦꯟꯗ꯭ꯔꯒꯤ ꯑꯦꯝ ꯑꯦꯜ ꯑꯦ ꯅꯤꯁꯤꯀꯥꯟꯇꯥ ꯑꯃꯁꯨꯡ ꯁꯒꯣꯜꯕꯟ ꯀꯦꯟꯗ꯭ꯔꯒꯤ ꯑꯦꯝ ꯑꯦꯜ ꯑꯦ ꯑꯥꯔ ꯀꯦ ꯏꯃꯣ ꯁꯤꯡꯅꯤ ꯃꯥꯈꯣꯏꯅ ꯖꯤꯂꯥ ꯑꯁꯤꯒꯤꯗꯃꯛꯇ ꯇꯧꯕꯗ ꯇ ꯇꯧꯕ ꯊꯣꯏꯗꯣꯛ ꯍꯦꯟꯗꯣꯛꯄ ꯊꯕꯛ ꯈꯔꯗꯤ ꯖꯤꯂꯥ ꯑꯁꯤ ꯐꯥꯎꯗꯨꯅ ꯆꯦꯜꯂꯤꯕ ꯋꯥꯏꯁꯦꯜ ꯃꯔꯤꯜ ꯍꯥꯏꯅ ꯈꯪꯅꯕ ꯏꯔꯝ ꯅꯂꯥ ꯑꯁꯤ ꯂꯨ ꯅꯥꯟꯅ ꯊꯝꯅꯕ ꯍꯣꯠꯅꯕ ꯑꯁꯤꯁꯨ ꯑꯃꯅꯤ